ꯍꯜꯂꯣ ꯁꯤ ꯇꯤꯝꯕꯔꯒꯤ ꯃꯦꯅꯦꯖꯔꯗꯨꯔꯥ ꯑꯩ ꯀꯩꯅꯣꯝꯇ ꯍꯥꯏꯖꯒꯦꯅ ꯐꯣꯟ ꯇꯧꯖꯔꯛꯄꯅꯤ ꯉꯁꯥꯏ ꯑꯩꯅ ꯑꯣꯗꯔ ꯇꯧꯖꯕꯗꯣ ꯑꯗꯨ ꯑꯩ ꯐꯪꯉꯦ ꯑꯩ ꯆꯥꯔꯦ ꯆꯥꯔꯦ ꯌꯥꯝ ꯍꯥꯎꯋꯦ ꯑꯩꯅ ꯄꯥꯝꯕ ꯇꯦꯁꯇꯨꯃꯛ ꯑꯣꯏ ꯃꯣꯔꯣꯛꯁꯨ ꯁꯥꯗꯦ ꯁꯣꯁ ꯑꯗꯨꯗꯒꯤ ꯃꯆꯜꯁꯨ ꯌꯥꯝ ꯍꯥꯞꯇꯦ ꯁꯤꯅꯁꯨ ꯑꯩꯅ ꯌꯥꯝꯅ ꯅꯨꯡꯉꯥꯏꯖꯕꯒꯤ ꯇꯧꯖꯔꯛꯄꯅꯤ ꯑꯗꯨꯕꯨ ꯑꯩ ꯀꯩꯅꯣꯝꯇ ꯍꯥꯏꯖꯒꯦ ꯉꯁꯥꯏ ꯑꯩꯅ ꯑꯣꯗꯔ ꯇꯧꯔꯕ ꯃꯇꯨꯡꯗ ꯃꯤꯅꯤꯠ ꯌꯧꯒꯗꯕ ꯃꯇꯝ ꯑꯩꯅ ꯐꯪꯒꯗꯕ ꯃꯇꯝꯗꯨꯒ ꯌꯥꯝ ꯈꯦꯠꯅꯩ ꯁꯤꯁꯤꯗꯪ ꯁꯦꯝꯗꯣꯛꯄꯤꯔꯒꯗꯤ ꯍꯦꯟꯅ ꯅꯨꯡꯉꯥꯏꯖꯒꯅꯤ ꯃꯇꯨꯡꯗꯁꯨ ꯑꯗꯨꯝ ꯑꯩ ꯑꯣꯗꯔ ꯇꯧꯖꯔꯛꯀꯦ